ꯑꯩꯍꯥꯛꯅ ꯄꯥꯝꯖꯕ ꯀꯨꯝ ꯑꯗꯨꯗꯤ ꯁꯝꯃꯔꯁꯦ ꯑꯩꯍꯥꯛꯅ ꯄꯥꯝꯖꯩ ꯃꯁꯤ ꯌꯥꯝꯅ ꯁꯥꯕ ꯁꯤꯖꯟ ꯑꯃꯅꯤ ꯃꯁꯤ ꯑꯦꯄ꯭ꯔꯤꯜꯗꯒꯤꯅ ꯁꯦꯞꯇꯦꯝꯕꯔꯐꯥꯎꯁꯤ ꯌꯥꯝꯅ ꯁꯥꯏ ꯅꯨꯃꯤꯗꯥꯡ ꯅꯨꯃꯤꯠ ꯁꯥꯡꯉꯤ ꯑꯃꯁꯨꯡ ꯅꯨꯡꯗꯥꯡꯗꯅ ꯇꯦꯜꯂꯤ ꯃꯁꯤꯅ ꯃꯔꯝ ꯑꯣꯏꯔꯒ ꯑꯩꯍꯥꯛꯅ ꯇꯧꯅꯤꯡꯕ ꯊꯕꯛꯁꯤꯡ ꯅꯨꯡꯊꯤꯟꯗ ꯑꯥ ꯌꯥꯝ ꯁꯥꯡꯅ ꯇꯧꯋꯤ ꯑꯃꯁꯨꯡ ꯄꯣꯊꯥꯕ ꯅꯨꯃꯤꯗꯥꯡ ꯃꯇꯝꯗ ꯑꯗꯨꯝ ꯐꯖꯅ ꯄꯣꯊꯥꯕ ꯐꯪꯉꯤ ꯅꯨꯡꯁꯥꯁꯨ ꯌꯥꯝꯅ ꯁꯥ ꯅꯨꯡꯁꯥꯁꯨ ꯌꯥꯝꯅ ꯌꯥꯛꯏ ꯃꯁꯤ ꯁꯝꯃꯔ ꯚꯦꯀꯦꯁꯟ ꯊꯥꯕꯅ ꯃꯔꯝ ꯑꯣꯏꯔꯒ ꯃꯌꯥꯝ ꯄꯨꯟꯅ ꯏꯃꯥꯟꯅꯕꯁꯤꯡ ꯄꯨꯜꯂꯛꯇꯕ ꯃꯌꯥꯝ ꯄꯨꯟꯅ ꯄꯨꯜꯂꯒ ꯆꯥꯛ ꯆꯥꯃꯤꯟꯅꯕ ꯀꯣꯏꯕ ꯆꯠꯃꯤꯟꯅꯕ ꯂꯥꯡꯃꯤꯟꯅꯕ ꯃꯁꯤ ꯈꯨꯗꯣꯡꯆꯥꯕ ꯐꯪꯉꯤ ꯃꯁꯤꯒꯤ ꯃꯇꯝ ꯑꯁꯤꯗ ꯑꯩꯍꯥꯛꯅ ꯍꯩ ꯂꯩ ꯆꯥꯕ ꯌꯥꯝꯅ ꯍꯥꯎꯋꯤ ꯑꯃꯁꯨꯡ ꯃꯌꯥꯝ ꯄꯨꯟꯅ ꯆꯥꯃꯤꯟꯅꯕ ꯋꯥꯔꯤ ꯋꯥꯇꯥꯏ ꯁꯥꯟꯅꯕ ꯐꯝꯃꯤꯟꯅꯕꯒꯤ ꯈꯨꯗꯣꯡꯆꯥꯕ ꯑꯗꯨ ꯁꯝꯃꯔꯁꯤꯗꯅ ꯍꯦꯟꯅ ꯅꯨꯡꯉꯥꯏ ꯆꯠꯊꯣꯛ ꯈꯣꯇꯣꯛꯄ ꯑꯦꯅꯤ ꯄ꯭ꯂꯦꯁ ꯑꯃꯗ ꯚꯦꯀꯦꯁꯟ ꯑꯣꯏꯅ ꯆꯠꯄ ꯑꯃꯁꯨꯡ ꯃꯌꯥꯝ ꯄꯨꯟꯅ ꯐꯝꯃꯤꯟꯅꯔꯒ ꯆꯥꯛ ꯆꯥꯃꯤꯟꯅꯕ ꯑꯃꯁꯨꯡ ꯂꯥꯡꯃꯤꯟꯅꯕ ꯑꯗꯨ ꯌꯥꯝꯅ ꯄꯥꯝꯖꯩ